ꯑꯩꯗꯤ ꯑꯩꯒꯤ ꯁꯨꯃꯥꯡꯗ ꯑꯣꯏꯅ ꯒꯥꯔꯗꯦꯅꯤꯡ ꯇꯧꯖꯩ ꯑꯩ ꯌꯨꯝꯊꯛꯇꯗꯤ ꯒꯥꯔꯗꯦꯅꯤꯡ ꯇꯧꯖꯗꯦ ꯑꯗꯨ ꯑꯩꯅ ꯒꯥꯔꯗꯦꯅꯤꯡ ꯇꯧꯕꯒꯤ ꯃꯔꯝꯗꯤ ꯑꯩ ꯂꯩꯁꯤꯡꯁꯦ ꯑꯩ ꯌꯥꯝ ꯄꯥꯝꯃꯦ ꯐꯖꯕ ꯂꯩ ꯃꯈꯜ ꯃꯈꯜ ꯊꯥꯔꯒ ꯐꯖꯕ ꯂꯩꯔꯥꯡ ꯃꯌꯥꯝ ꯁꯦꯝꯕꯗꯣ ꯑꯩ ꯌꯥꯝ ꯄꯥꯝꯖꯩ ꯑꯗꯨꯅ ꯑꯩꯅ ꯁꯨꯃꯥꯡꯗ ꯑꯣꯏꯅ ꯒꯥꯔꯗꯦꯅꯤꯡ ꯐꯖꯅ ꯇꯧꯕꯅꯦ ꯑꯇꯣꯞꯄ ꯃꯐꯝꯗꯗꯤ ꯑꯩ ꯇꯧꯗ꯭ꯔꯦ